ꯑꯩꯈꯣꯏꯅ ꯇꯦꯛꯅꯣꯂꯣꯖꯤ ꯁꯤꯖꯤꯟꯅꯕ ꯃꯇꯝꯗ ꯑꯩꯈꯣꯏꯗ ꯌꯥꯝꯅ ꯀꯥꯟꯅꯕ ꯌꯥꯝꯅ ꯐꯪꯉꯤ ꯍꯥꯏꯕꯗꯤ ꯑꯩꯈꯣꯏꯅ ꯇꯦꯛꯅꯣꯂꯣꯖꯤ ꯁꯤꯖꯤꯟꯅꯕ ꯃꯇꯝꯗ ꯍꯥꯟꯅ ꯃꯃꯥꯡꯉꯩꯒ ꯍꯧꯖꯤꯛꯀ ꯂꯩꯔꯤꯁꯤ ꯌꯥꯝꯅ ꯁꯣ ꯃꯦꯅꯤ ꯗꯤꯐ꯭ꯔꯦꯟ ꯂꯩ ꯍꯥꯏꯕꯗꯤ ꯑꯩꯈꯣꯏꯅ ꯇꯦꯛꯅꯣꯂꯣꯖꯤ ꯁꯤꯖꯤꯟꯅꯕ ꯃꯇꯝꯗ ꯍꯥꯟꯅꯗꯤ ꯃꯃꯥꯡꯉꯩꯗ ꯑꯃꯗꯒꯤꯅ ꯑꯃꯗ ꯄꯥꯎ ꯐꯥꯎꯅꯁꯦ ꯍꯥꯏꯕꯗ ꯆꯤꯊꯤ ꯊꯥꯅꯗꯅ ꯑꯗꯨ ꯆꯤꯊꯤꯗꯨ ꯌꯧꯕꯔ ꯌꯧꯗꯔ ꯍꯥꯏꯕ ꯐꯅ ꯀꯨꯏꯅ ꯆꯪꯏ ꯍꯧꯖꯤꯛꯇꯤ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯍꯧꯖꯤꯛꯇꯤ ꯈꯨꯗꯝ ꯑꯣꯏꯅ ꯍꯥꯏꯔꯕꯗ ꯑꯩꯈꯣꯏꯅ ꯃꯣꯕꯥꯏꯜ ꯐꯣꯟ ꯌꯨꯖ ꯇꯧꯕ ꯃꯇꯝꯗ ꯑꯩꯅ ꯁꯤꯗ ꯂꯩꯔꯒ ꯑꯩꯅ ꯃꯅꯤꯄꯨꯔꯗ ꯂꯩꯔꯒ ꯗꯦꯜꯂꯤꯗ ꯃꯤ ꯑꯃ ꯋꯥꯔꯤ ꯁꯥꯟꯅꯅꯤꯡꯕ ꯃꯇꯝꯗ ꯍꯥꯟꯅ ꯉꯜꯂꯤꯉꯩ ꯃꯇꯝꯗꯗꯤ ꯄꯣꯁꯃꯦꯟꯗ ꯀꯩꯗ ꯇꯧꯔꯒ ꯌꯥꯝꯅ ꯃꯇꯝ ꯌꯥꯝꯅ ꯆꯪꯏ ꯍꯧꯖꯤꯛꯇꯤ ꯁꯠ ꯐꯣꯟ ꯀꯣꯜ ꯑꯃ ꯇꯧꯔꯒ ꯑꯗꯨꯝ ꯋꯥꯔꯤ ꯁꯥꯟꯅꯕ ꯉꯝꯃꯦ ꯑꯗꯣ ꯍꯥꯟꯅꯗꯤ ꯃꯤ ꯁꯛ ꯌꯦꯡꯒꯦ ꯈꯣꯠꯀꯦ ꯍꯥꯏꯕꯁꯤꯗ ꯄꯣꯁꯃꯦꯟ ꯇꯧꯔꯒ ꯆꯤꯊꯤ ꯆꯤꯅꯥꯏ ꯇꯧꯗꯅ ꯌꯥꯝꯅ ꯀꯨꯏꯅ ꯇꯧꯔꯒ ꯍꯧꯖꯤꯛꯇꯤ ꯆꯥꯎꯈꯠꯂꯛꯄ ꯃꯇꯨꯡ ꯏꯟꯅ ꯍꯥꯏꯕꯗꯤ ꯋꯥꯠꯆꯞꯇ ꯕꯤꯗꯤꯑꯣ ꯀꯣꯜ ꯁꯥꯟꯅꯕꯒꯨꯝꯕ ꯑꯥꯏ ꯖꯤꯗ ꯏꯟꯁꯇꯥꯒ꯭ꯔꯥꯝꯗ ꯑꯩꯈꯣꯏꯅ ꯈꯪꯗꯕ ꯍꯥꯏꯕꯗꯤ ꯑꯥꯥꯏ ꯖꯤ ꯀꯩꯗ ꯃꯌꯥꯝ ꯊꯣꯛꯂꯛꯑꯦ ꯑꯦꯞ ꯕꯤꯗ ꯑꯩꯈꯣꯏꯅ ꯍꯧꯖꯤꯛ ꯊꯣꯛꯂꯤꯕ ꯄꯣꯠꯁꯦ ꯑꯩꯈꯣꯏ ꯁꯣꯁꯦꯜ ꯃꯦꯗꯤꯌꯥ ꯗ ꯈꯨꯗꯛꯇ ꯑꯗꯨꯝ ꯑꯩꯈꯣꯏꯅ ꯀꯔꯤ ꯊꯣꯛꯂꯤ ꯀꯔꯤ ꯈꯣꯠꯂꯤ ꯍꯥꯏꯕꯁꯦ ꯑꯦꯞ ꯕꯤꯗ ꯎꯕ ꯁꯨꯒꯨꯝꯕ ꯑꯁꯤꯅ ꯆꯤꯡꯕ ꯀꯌꯥ ꯃꯔꯨꯝ ꯑꯃꯁꯨ ꯂꯩꯔꯤ ꯃꯁꯤꯗ ꯇꯦꯛꯅꯣꯂꯣꯖꯤ ꯁꯤꯡꯅ ꯀꯥꯟꯅꯕ ꯑꯩꯈꯣꯏꯗ ꯍꯥꯏꯕꯗꯤ ꯌꯥꯝꯅ ꯄꯤ ꯑꯗꯨꯒ ꯇꯦꯛꯅꯣꯂꯣꯖꯤ ꯑꯩꯈꯣꯏꯅ ꯀꯔꯤꯒꯨꯝꯕ ꯋꯥꯔꯠ ꯑꯃ ꯈꯪꯗꯕ ꯃꯇꯝꯗ ꯇꯣꯛꯅꯣꯂꯣꯖꯤꯒꯤ ꯈꯨꯊꯥꯡꯗꯒꯤ ꯑꯩꯈꯣꯏꯅ ꯍꯪꯕ ꯃꯇꯝꯗ ꯒꯨꯒꯜꯗ ꯍꯪꯕ ꯃꯇꯝꯗ ꯑꯩꯈꯣꯏꯗ ꯑꯗꯨꯝ ꯐꯠ ꯇꯧꯋꯦ ꯑꯗꯨꯒ ꯑꯩꯈꯣꯏꯅ ꯀꯣꯔꯣꯅꯥꯒꯤ ꯃꯅꯨꯡꯗ ꯀ꯭ꯂꯥꯁ ꯇꯧꯕ ꯉꯝꯗꯗꯅ ꯕꯤꯗꯤꯑꯣ ꯀꯣꯜꯗ ꯀ꯭ꯂꯥꯁ ꯃꯌꯥꯝꯃ ꯇꯧꯏ ꯐꯝꯕ ꯌꯥꯗꯗꯅ ꯑꯗꯨ ꯀꯥꯟꯅꯕ ꯌꯥꯝꯅ ꯇꯦꯛꯅꯣꯂꯣꯖꯤꯅ ꯑꯩꯈꯣꯏꯗ ꯄꯤ ꯑꯦꯗꯕꯥꯟꯁ ꯑꯣꯏꯅ ꯍꯧꯖꯤꯛ ꯑꯩꯈꯣꯏꯗ ꯄꯤ ꯇꯦꯛꯅꯣꯂꯣꯖꯤꯁꯦ ꯍꯥꯏꯕꯗꯤ ꯃꯤꯑꯣꯏꯕꯒ ꯆꯠꯃꯤꯟꯅꯕꯗ ꯁꯃꯥꯖꯀ ꯀꯩꯒ ꯑꯩꯈꯣꯏ ꯅꯛꯁꯤꯟꯅꯩ ꯍꯥꯏꯕꯗꯤ ꯇꯦꯛꯅꯣꯂꯣꯖꯤꯅ ꯑꯩꯈꯣꯏꯗ ꯌꯥꯝ ꯀꯥꯟꯅꯕ ꯌꯥꯝꯅ ꯄꯤꯌꯦꯕ ꯇꯦꯛꯅꯣꯂꯣꯖꯤꯁꯤ ꯍꯧꯖꯤꯛ ꯍꯧꯖꯤꯛꯀꯤ ꯑꯣꯏꯅꯗꯤ ꯍꯥꯏꯕꯗꯤ ꯃꯤꯑꯣꯏꯕꯒꯤ ꯀꯣꯛ ꯑꯃꯒꯨꯝ ꯑꯣꯏꯅ ꯂꯧꯅꯔꯦ ꯍꯧꯖꯤꯛ ꯀꯥꯟ ꯃꯇꯝ ꯑꯗꯨꯕꯨ ꯇꯦꯛꯅꯣꯂꯣꯖꯤꯁꯤꯡꯅ ꯑꯩꯈꯣꯏꯗ ꯀꯥꯟꯅꯕ ꯄꯤꯕꯒꯤ ꯀꯌꯥꯒꯤ ꯃꯇꯤꯛ ꯄꯤꯒꯦ ꯍꯥꯏꯕꯁꯤ ꯇꯦꯛꯅꯣꯂꯣꯖꯤꯁꯤꯅ ꯑꯩꯈꯣꯏꯅ ꯀꯔꯤꯒꯨꯝꯕ ꯑꯦꯅꯤ ꯊꯕꯛ ꯑꯃ ꯇꯧꯒꯦ ꯍꯥꯏꯕꯗ ꯍꯥꯟꯅꯗꯤ ꯄꯩꯁꯥ ꯈꯨꯗꯝ ꯑꯣꯏꯅ ꯍꯥꯏꯔꯕꯗ ꯄꯩꯁꯥ ꯍꯥꯞꯄ ꯍꯥꯟꯅꯗꯤ ꯕꯦꯡꯛ ꯆꯠꯅꯔꯝꯃꯤ ꯍꯧꯖꯤꯛꯇꯤ ꯆꯥꯎꯈꯠꯂꯛꯄ ꯃꯇꯨꯡ ꯏꯟꯅ ꯖꯤ ꯄꯦꯗ ꯀꯩꯗ ꯗ ꯁꯠ ꯁꯠ ꯀꯥꯞꯅꯔꯦ ꯑꯗꯨꯅ ꯍꯦꯟꯅ ꯐꯔꯦ ꯍꯥꯟꯅꯗꯤ ꯕꯦꯡꯗ ꯆꯠꯇꯅ ꯈꯣꯠꯇꯅ ꯑꯗꯨꯒꯤ ꯄ꯭ꯔꯣꯕ꯭ꯂꯦꯝ ꯃꯌꯥꯝ ꯑꯃ ꯂꯩꯔꯝꯕꯗꯣ ꯍꯧꯖꯤꯛ ꯇꯦꯛꯅꯣꯂꯣꯖꯤ ꯊꯣꯛꯂꯛꯂꯕꯅꯤꯅ ꯇꯦꯛꯅꯣꯂꯣꯖꯤ ꯁꯨꯝ ꯆꯥꯎꯈꯠꯂꯛꯄ ꯍꯦꯜꯂꯛꯄꯅꯦ ꯑꯗꯨꯒꯤ ꯄ꯭ꯔꯣꯕ꯭ꯂꯦꯝꯁꯤꯡꯗꯣ ꯑꯩꯈꯣꯏꯗ ꯃꯥꯏꯌꯣꯛꯅꯍꯟꯗ꯭ꯔꯦ ꯌꯥꯝ ꯂꯥꯏꯅ ꯊꯕꯛꯁꯨ ꯇꯧꯍꯜꯂꯦ ꯑꯗꯨꯒ ꯑꯩꯈꯣꯏꯅ ꯇꯦꯛꯅꯣꯂꯣꯖꯤ ꯆꯥꯎꯈꯠ ꯍꯥꯟꯅ

ꯍꯥꯟꯅ ꯐꯧ ꯌꯩꯕꯗꯣ ꯈꯨꯗꯝ ꯑꯣꯏꯅ ꯍꯥꯏꯔꯒꯦ ꯂꯧ ꯌꯩꯕ ꯈꯜꯂꯁꯦ ꯍꯥꯏꯕꯗꯤ ꯃꯤ ꯀꯨꯟ ꯀꯨꯟꯊ꯭ꯔꯥ ꯆꯪꯂꯒ ꯌꯩꯔꯝꯕ ꯄꯣꯠꯇꯣ ꯍꯧꯖꯤꯛ ꯇꯦꯛꯅꯣꯂꯣꯖꯤ ꯆꯥꯎꯈꯠꯂꯛꯑꯕꯅꯤꯅ ꯀꯩ ꯑꯣꯡꯂꯤ ꯃꯤ ꯃꯔꯤ ꯃꯉꯥꯅ ꯑꯗꯨꯝ ꯌꯩꯗꯅ ꯂꯣꯏꯔꯦꯕ ꯍꯧꯖꯤꯛꯇꯤ ꯇꯦꯛꯅꯣꯂꯣꯖꯤꯁꯤ ꯆꯥꯎꯈꯠꯂꯛꯑꯕꯅꯤꯅ ꯑꯗꯨ ꯇꯦꯛꯅꯣꯂꯣꯖꯤ ꯑꯁꯤꯒꯤ ꯀꯥꯟꯅꯕꯗ ꯍꯥꯏꯕꯗꯤ ꯑꯩꯈꯣꯏꯅ ꯂꯥꯏꯔꯤꯛ ꯄꯥꯗꯣꯏꯕ ꯃꯇꯝꯗ ꯁꯣꯁꯦꯜ ꯃꯦꯗꯤꯌꯥꯗ ꯆꯪꯉꯒ ꯀꯣ ꯍꯥꯏꯕꯗꯤ ꯐꯠꯇꯕ ꯀꯩ ꯀꯩ ꯍꯥꯏꯕꯗꯤ ꯂꯩꯗꯅ ꯁꯣꯁꯦꯜ ꯃꯦꯗꯤꯌꯥꯗ